ꯍꯜꯂꯣ ꯑꯧ ꯑꯣ ꯁꯟꯇꯣꯁ ꯎꯝ ꯍꯟꯗꯛ ꯁꯥꯟꯅꯕꯒꯤꯗꯣ ꯈꯤꯇꯪ ꯍꯦꯟꯒꯠꯅꯕꯅ ꯇꯧꯕꯅꯦ ꯍꯥꯏꯕꯗꯤ ꯍꯥꯟꯅꯗꯒꯤ ꯄꯥꯔꯐꯣꯔꯃꯦꯟꯁ ꯈꯤꯇꯪ ꯍꯦꯟꯒꯠꯅꯕꯀꯣ ꯋꯥꯔꯤ ꯋꯥꯇꯥꯏ ꯈꯔ ꯁꯥꯗꯕꯁꯨ ꯌꯥꯔꯣꯏꯗꯧꯕ ꯑꯗꯨꯅ ꯑꯃꯨꯛꯇꯪ ꯋꯥꯔꯤ ꯁꯥꯁꯦꯅ ꯐꯣꯟ ꯇꯧꯋꯣꯅ ꯇꯧꯔꯛꯂꯤꯗꯨꯅꯦ ꯑꯗꯣ ꯀꯩꯅꯣꯅꯤꯗ ꯑꯃꯨꯛꯇꯪ ꯄ꯭ꯔꯥꯛꯇꯤꯁꯁꯦ ꯈꯖꯤꯛꯇꯪ ꯍꯦꯟꯅ ꯀꯟꯅ ꯇꯧꯅꯕꯀꯣ ꯈꯔ ꯉꯟꯅ ꯉꯟꯅ ꯇꯧꯔꯒ ꯂꯦꯞꯇꯕꯤꯗ ꯑꯗꯒꯤꯗꯤ ꯑꯥ ꯅꯈꯣꯏꯅ ꯌꯨꯝꯗ ꯂꯩꯔꯒꯅ ꯆꯥꯕ ꯊꯛꯄꯅ ꯀꯔꯤ ꯀꯔꯤ ꯆꯥꯔꯤꯕ ꯍꯥꯏꯕꯗꯤ ꯆꯥꯕ ꯊꯛꯄꯁꯦ ꯔꯨꯇꯤꯟ ꯑꯃ ꯅꯥꯏꯗ꯭ꯔꯒꯗꯤ ꯄꯥꯔꯐꯣꯔꯃꯦꯟꯁ ꯊꯤꯔꯛꯀꯗꯣꯏꯅꯤꯗꯅ ꯑꯗꯨꯗꯨꯒꯤ ꯋꯥꯔꯤ ꯑꯃꯨꯛꯇ ꯁꯥꯁꯦꯅ ꯇꯧꯕꯅꯦ ꯀꯔꯤ ꯀꯔꯤ ꯆꯥꯕ ꯊꯛꯄ ꯀꯔꯝ ꯍꯥꯏꯅ ꯇꯧꯔꯤꯕꯒꯦ ꯌꯨꯝꯗꯕꯣ ꯍꯥꯟꯅꯒꯤꯗꯨꯗ ꯑꯗꯨꯝ ꯁꯥꯡꯗꯣꯛꯁꯦ ꯑꯅꯤꯔꯛꯇꯗꯤ ꯋꯥꯅꯦꯕꯀꯣ ꯍꯥꯟꯅꯒꯤꯗꯨꯗ ꯃꯇꯝ ꯈꯤꯇꯪ ꯍꯦꯟꯅ ꯁꯥꯡꯗꯣꯛꯑꯒ ꯈꯖꯤꯛꯇꯪ ꯍꯦꯟꯅ ꯑꯩꯈꯣꯏꯒꯤ ꯍꯛꯆꯥꯡ ꯀꯟꯈꯠꯅꯕꯀꯣ ꯑꯦꯛꯁꯔꯁꯥꯏꯖ ꯑꯇꯩ ꯑꯇꯩꯁꯨ ꯍꯥꯞꯆꯜꯂꯒ ꯑꯩꯈꯣꯏꯒꯤ ꯑꯗꯨꯝ ꯄ꯭ꯔꯥꯛꯇꯤꯁꯇꯨ ꯐꯖꯅ ꯃꯇꯝ ꯈꯖꯤꯛꯇꯪ ꯆꯥꯡ ꯅꯥꯏꯅ ꯈꯖꯤꯛꯇꯪ ꯁꯥꯡꯅ ꯇꯧꯔꯁꯦ ꯑꯗꯨ ꯅꯠꯇ꯭ꯔꯒꯗꯤ ꯃꯊꯪ ꯄ꯭ꯂꯦ ꯃꯈꯩꯗꯁꯨ ꯃꯤꯅ ꯍꯦꯟꯕꯗꯧꯅ ꯇꯧꯔꯒ ꯂꯩꯕꯁꯦ ꯍꯛꯆꯥꯡ ꯁꯥꯖꯦꯜ ꯍꯛꯆꯥꯡꯒꯤ ꯍꯛꯆꯥꯡ ꯁꯥꯖꯦꯜ ꯃꯤꯅ ꯈꯖꯤꯛꯇꯪ ꯍꯦꯟꯕꯗꯧꯅ ꯇꯧꯕꯁꯦ ꯐꯅꯕꯀꯣ ꯑꯩꯈꯣꯏꯅ ꯈꯔ ꯍꯦꯟꯅꯕ ꯈꯔ ꯁꯥꯡꯅ ꯁꯥꯡꯅ ꯇꯧꯔꯒ ꯊꯋꯥꯏ ꯈꯤꯇꯪ ꯌꯥꯎꯅ ꯊꯋꯥꯏ ꯌꯥꯎꯗ꯭ꯔꯒꯗꯤ ꯑꯃ ꯐꯥꯎꯕ ꯌꯥꯗꯦ ꯑꯥ ꯖꯤꯝꯁꯨ ꯑꯗꯨꯝ ꯌꯥꯏ ꯖꯤꯝ ꯃꯔꯛꯇ ꯑꯗꯨꯝ ꯍꯥꯞꯄ ꯌꯥꯏ ꯅꯈꯣꯏꯅ ꯇꯣꯉꯥꯟꯅ ꯃꯇꯝ ꯐꯪꯉꯒꯕꯨꯗꯤ ꯖꯤꯝ ꯃꯇꯦꯛ ꯃꯇꯦꯛ ꯆꯠꯄ ꯌꯥꯏ ꯍꯥꯏꯕꯗꯤ ꯑꯗꯒꯤꯗꯤ ꯑꯥꯏꯁ ꯕꯥꯠ ꯅꯨꯡ ꯑꯗꯨꯝ ꯂꯧꯕ ꯖꯤꯝ ꯃꯇꯦꯛ ꯃꯇꯦꯛ ꯌꯥꯎꯍꯟꯕ ꯀꯔꯤꯁꯨ ꯀꯥꯏꯗꯦ ꯍꯛꯆꯥꯡꯒꯤ ꯑꯣꯏꯕꯗꯤ ꯂꯣꯏꯅ ꯍꯛꯆꯥꯡ ꯁꯥꯖꯦꯜ ꯑꯣꯏꯕꯗꯤ ꯂꯣꯏꯅ ꯍꯥꯞꯄ ꯌꯥꯏ ꯃꯇꯝ ꯁꯪꯗꯕꯒꯤ ꯋꯥꯅꯤ ꯄꯣꯊꯥꯗꯕꯁꯨ ꯌꯥꯕꯄꯣꯠ ꯅꯠꯇꯦ ꯄꯪꯇꯧꯗ ꯇꯧꯕꯁꯨ ꯌꯥꯕ ꯄꯣꯠ ꯅꯠꯇꯦ ꯑꯗꯨꯅ ꯃꯇꯝ ꯑꯃ ꯄꯨꯔꯥ ꯔꯨꯇꯤꯟ ꯑꯃ ꯁꯦꯝꯃꯒ ꯃꯇꯝ ꯑꯃ ꯆꯥꯡ ꯅꯥꯏꯅ ꯇꯧꯔꯒꯗꯤ ꯌꯥꯝ ꯐꯔꯅꯤ ꯌꯥꯝ ꯐꯒꯠꯂꯅꯤ ꯄꯨꯂꯞ ꯑꯣꯏꯅ ꯇꯧꯅꯕꯅꯤ ꯇꯧꯒꯗꯣꯏꯁꯦ

ꯎꯝ ꯄ꯭ꯔꯣꯇꯤꯟ ꯄꯥꯎꯗꯔ ꯈꯖꯤꯛꯇꯪ ꯍꯥꯞꯄ ꯌꯥꯏꯌꯦ

ꯑꯗꯨꯗꯨꯅ ꯄ꯭ꯔꯣꯇꯤꯟ ꯄꯥꯎꯗꯔ ꯑꯗꯨꯝ ꯍꯥꯞꯄ ꯌꯥꯏ ꯀꯩꯁꯨ ꯀꯥꯏꯗꯦ ꯃꯊꯪꯒꯤꯁꯦ ꯑꯥ ꯊꯥ ꯑꯅꯤ ꯑꯗꯨꯃꯥꯏꯅ ꯇꯧꯔꯒ ꯑꯅꯤ ꯁ꯭ꯋꯥꯏꯗ ꯍꯥꯏꯕꯇꯥꯔꯦ ꯁꯤꯗ ꯍꯧꯔꯅꯦꯕꯀꯣ ꯑꯗꯨꯗꯨꯒꯤ ꯀꯟꯅ ꯍꯣꯠꯅꯗꯕ ꯌꯥꯗꯕꯅꯦꯕ ꯍꯧꯖꯤꯛ ꯇꯤꯝ ꯍꯥꯟꯅꯒꯤꯗꯨ ꯑꯗꯨꯝ ꯑꯣꯏꯈꯤꯅꯤ ꯑꯗꯣ ꯈꯔꯗꯤ ꯍꯟꯗꯛꯀꯤ ꯄ꯭ꯔꯦꯛꯇꯤꯁ ꯃꯇꯨꯡꯁꯤꯗ ꯈꯔ ꯍꯥꯏꯐꯦꯠ ꯌꯦꯡꯉꯒ ꯑꯅꯧꯕ ꯑꯉꯥꯡ ꯑꯃꯅꯤ ꯍꯥꯞꯀꯅꯤ ꯑꯗꯨꯒ ꯌꯥꯔꯣꯏꯗꯧꯕ ꯍꯥꯏꯕꯗꯤ ꯃꯈꯣꯏꯁꯨ ꯃꯇꯝ ꯁꯨꯕ ꯌꯥꯎꯏꯗꯅꯀꯣ ꯆꯠꯈꯤꯕ ꯀꯥꯡꯕꯨꯁꯨ ꯑꯗꯨꯝ ꯌꯥꯎꯔꯛꯀꯅꯤ ꯃꯣꯏ ꯃꯇꯝ ꯁꯨꯔꯒꯗꯤ ꯃꯈꯣꯏꯁꯨ ꯑꯇꯣꯞꯄꯗ ꯑꯦꯍ ꯑꯗꯨꯝ ꯁꯤꯗ ꯁꯥꯟꯅꯖꯒꯦ ꯍꯥꯏꯕꯗꯨꯅ ꯃꯈꯜ ꯑꯃ ꯑꯣꯏꯔꯦꯗꯅ ꯑꯗꯨꯝ ꯑꯦꯍ ꯑꯇꯣꯞꯄꯒꯤ ꯀꯟꯇꯦꯛ ꯂꯥꯛꯑꯦ ꯑꯇꯣꯞꯄꯗ ꯆꯠꯂꯒꯦ ꯍꯥꯏꯕꯗꯨꯅ ꯑꯗꯨꯝ ꯆꯠꯈ꯭ꯔꯦ ꯑꯗꯨꯒ ꯑꯅꯧꯕ ꯑꯉꯥꯡ ꯈꯔ ꯍꯥꯞꯄꯛꯀꯅꯤ ꯑꯗꯨꯃꯛꯇꯤ ꯑꯦꯛꯖꯦꯛ ꯈꯪꯕ ꯉꯝꯗ꯭ꯔꯤꯌꯦꯕ ꯍꯧꯖꯤꯛꯁꯦ ꯍꯣꯔꯦꯟ ꯅꯣꯇꯤꯁ ꯊꯣꯛꯇ꯭ꯔꯤꯕꯅꯤꯅ ꯇꯥꯔꯛꯄꯁꯨ ꯌꯥꯏ ꯅꯠꯇ꯭ꯔꯒ ꯆꯠꯄꯁꯨ ꯌꯥꯏ ꯎꯝ ꯅꯣꯇꯤꯁ ꯊꯣꯛꯂꯒ ꯈꯪꯉꯅꯤ ꯑꯗꯨ ꯈꯤꯇꯪ ꯃꯇꯝ ꯋꯥꯠꯂꯤꯉꯩꯁꯤꯗ ꯄ꯭ꯔꯥꯛꯇꯤꯁꯁꯦ ꯐꯖꯅ ꯇꯧꯍꯧꯔꯁꯦꯅ ꯇꯧꯕꯅꯦꯕ ꯍꯟꯗꯛꯇꯤ ꯑꯇꯩ ꯑꯇꯥꯩꯁꯨ ꯂꯣꯏꯅ ꯑꯌꯥꯝꯕꯅ ꯄꯥꯎ ꯐꯥꯎꯈ꯭ꯔꯕꯅꯦꯕ ꯍꯟꯗꯛꯀꯤ ꯍꯞꯇꯥ ꯐꯥꯎꯕꯒꯤ ꯃꯅꯨꯡꯁꯤꯗ ꯂꯣꯏꯅ ꯄ꯭ꯔꯥꯛꯇꯤꯁ ꯍꯧꯅꯕ ꯍꯥꯏꯅ ꯂꯣꯏꯅ ꯍꯥꯏꯈ꯭ꯔꯕꯅꯦꯕ

ꯑꯥ ꯏꯕꯤꯅꯤꯡ ꯍꯥꯏꯒꯗ꯭ꯔꯥ ꯑꯗꯨꯋꯥꯏꯗ ꯑꯌꯥꯝꯕꯅ ꯂꯥꯛꯑꯅꯤ ꯄꯨꯡ ꯕꯥꯔꯣ ꯃꯇꯨꯡꯗꯀꯣ ꯑꯌꯨꯛꯇ ꯂꯥꯛꯄ ꯅꯨꯃꯤꯠꯁꯨ ꯌꯥꯎꯔꯛꯀꯅꯤ ꯌꯥꯎꯕꯕꯨꯗꯤ ꯑꯗꯨꯒ ꯕꯥꯔꯣ ꯃꯇꯨꯡꯗꯅ ꯑꯌꯥꯝꯕ ꯑꯣꯏꯅ ꯂꯥꯛꯑꯅꯤ

ꯑꯥ ꯍꯣꯝ ꯒ꯭ꯔꯥꯎꯟꯗ ꯑꯗꯨꯝ ꯇꯧꯔꯅꯤ ꯑꯇꯩ ꯑꯇꯩꯗꯤ ꯑꯗꯣ ꯄꯥꯎ ꯑꯗꯨꯝ ꯐꯥꯎꯔꯛꯑꯣ ꯍꯧꯕꯗꯁꯨ ꯍꯟꯇꯛ ꯍꯞꯇꯥ ꯃꯅꯨꯡꯗꯒꯤ ꯂꯣꯏꯅ ꯁꯨꯅꯕ ꯇꯧꯔꯒ ꯈꯔ ꯉꯟꯅ ꯇꯧꯔꯁꯦꯕꯀꯣ ꯑꯗꯨꯗꯤ ꯎꯝ ꯐꯔꯦ ꯐꯔꯦ